ꯁꯤꯔꯣꯏ ꯂꯤꯂꯤ ꯆꯤꯡ ꯀꯥꯕ ꯃꯇꯝꯗ ꯃꯊꯛꯇ ꯐꯝꯗꯨꯅ ꯅꯝꯈꯤꯕ ꯐꯣꯇꯣ ꯑꯗꯨꯅ ꯈ꯭ꯋꯥꯏꯗꯒꯤ ꯅꯨꯡꯁꯤꯖꯕ ꯄꯥꯝꯖꯕ ꯑꯃ ꯑꯣꯏ ꯖꯔꯅꯤ ꯑꯗꯨꯕꯨ ꯑꯩꯅ ꯃꯄꯨꯡ ꯐꯥꯅ ꯁꯤꯔꯣꯏ ꯂꯤꯂꯤ ꯂꯩꯗꯨ ꯄꯨꯟꯁꯤꯒꯤ ꯎꯕ ꯐꯪꯉꯦ ꯍꯥꯏꯅ ꯈꯟꯖꯈꯤ